ꯗꯥꯟꯁ ꯇꯧꯕ ꯃꯇꯝꯗ ꯍꯛꯆꯥꯡ ꯐꯍꯜꯂꯤꯁꯦ ꯗꯥꯟꯁ ꯇꯧꯕ ꯃꯇꯝꯗ ꯍꯛꯆꯥꯡꯒꯤ ꯀꯌꯥꯠ ꯄꯨꯝꯅꯃꯛ ꯂꯦꯡ ꯑꯣꯠꯄ ꯃꯔꯝꯅ ꯍꯛꯆꯥꯡꯗ ꯑꯐꯕ ꯑꯣꯏꯍꯜꯂꯤ ꯗꯥꯟꯁ ꯇꯧꯕ ꯍꯥꯏꯕꯁꯤ ꯍꯛꯆꯥꯡꯒꯤ ꯄꯥꯔꯠ ꯄꯥꯔꯠ ꯈꯨꯗꯤꯡꯃꯛ ꯂꯣꯏꯅ ꯂꯦꯡ ꯑꯣꯠꯄ ꯇꯧꯔꯛꯄꯅ ꯍꯛꯆꯥꯡꯒꯤ ꯄꯥꯔꯠꯁꯤꯡ ꯑꯁꯦ ꯂꯣꯏꯅ ꯍꯦꯜꯗꯤ ꯐꯒꯠꯍꯜꯂꯤ ꯑꯃꯁꯨꯡ ꯃꯤꯑꯣꯏꯕꯅ ꯗꯥꯟꯁ ꯇꯧꯕ ꯃꯇꯝꯗ ꯍꯔꯥꯎꯔꯤꯕꯁꯦ ꯃꯥꯒꯤ ꯃꯥꯏꯟꯁꯦ ꯅꯨꯡꯉꯥꯏꯕ ꯃꯔꯝꯗꯒꯤ ꯃꯥꯒꯤ ꯃꯨꯠꯇꯣ ꯍꯦꯄꯤ ꯃꯨꯠꯇ ꯂꯩꯕꯅꯤꯅ ꯏꯁꯩꯗꯨꯒ ꯗꯥꯟꯁ ꯇꯧꯔꯛꯄ ꯃꯇꯝꯗ ꯋꯥꯈꯜ ꯃꯣꯟꯗꯥ ꯅꯨꯡꯉꯥꯏꯕꯒꯤ ꯗꯥꯟꯁ ꯇꯧꯔꯤꯅꯤ